ꯆꯟꯅꯪ ꯀꯩꯅꯣꯝꯇ ꯍꯪꯒꯦ ꯇꯧꯕꯅꯤꯅꯦ ꯅꯪ ꯍꯌꯦꯡꯁꯤꯕꯣ ꯊꯕꯛꯀ ꯂꯩꯕ꯭ꯔꯣ ꯑꯩꯁꯦ ꯍꯌꯦꯡꯁꯦ ꯑꯩꯒꯤ ꯊꯕꯛꯇꯣ ꯑꯣꯕꯔꯇꯥꯏꯝ ꯋꯥꯛꯁꯨ ꯇꯧꯒꯗꯕ ꯑꯗꯨꯒ ꯈꯤꯇꯪ ꯉꯟꯅꯁꯨ ꯌꯧꯔꯛꯂꯣꯅ ꯍꯥꯏꯕ ꯑꯗꯨꯗ ꯑꯉꯥꯡꯁꯦ ꯅꯍꯥꯡꯒꯣꯏ ꯁꯦꯟꯅꯕꯗꯨꯗꯒꯤ ꯅꯪꯅ ꯃꯇꯝ ꯈꯤꯠꯇ ꯈꯥꯏꯗꯣꯛꯄꯤꯔꯒ ꯈꯤꯇꯪ ꯉꯟꯅ ꯑꯩ ꯆꯠꯇ꯭ꯔꯤꯉꯩ ꯃꯃꯥꯡꯗ ꯄꯨꯡ ꯃꯥꯄꯟ ꯑꯗ꯭ꯋꯥꯏꯗ ꯆꯠꯀꯗꯕꯅꯦ ꯑꯩꯁꯦ ꯅꯪꯅ ꯅꯤꯄꯥꯟ ꯃꯈꯥꯏ ꯑꯗ꯭ꯋꯥꯏꯗ ꯑꯩꯠ ꯐꯣꯔꯇꯤ ꯐꯥꯏꯞꯇꯨꯗ ꯉꯥꯑꯇꯪ ꯌꯧꯕꯤꯔꯛꯑꯒ ꯑꯗꯒꯤ ꯊꯤꯂꯛꯄꯒꯤ ꯃꯇꯝꯗꯨꯁꯨ ꯄꯨꯡꯈꯥꯏꯃꯨꯛꯇꯪ ꯈꯤꯠꯇꯪ ꯊꯦꯡꯗꯕꯤꯔꯒ ꯂꯩꯕꯤꯔꯝꯒꯦꯔ ꯍꯥꯏꯒꯦ ꯇꯧꯕꯅꯦ ꯌꯥꯒꯗ꯭ꯔꯣ ꯅꯪꯕꯣ

ꯄꯨꯡꯁꯦ ꯃꯉꯥ ꯑꯗ꯭ꯋꯥꯏꯗꯗꯒꯗꯤ ꯇꯥꯔꯅꯤꯕꯣ ꯑꯩ ꯌꯥꯔꯤꯈꯣꯏꯗꯤ ꯉꯟꯅꯕ ꯍꯣꯠꯅꯔꯛꯀꯦꯀꯣ ꯐꯔꯦ ꯐꯔꯦ ꯑꯗꯨꯗꯤ ꯍꯌꯦꯡ ꯎꯅꯔꯁꯤꯀꯣ ꯑꯗꯨꯗꯤ ꯊꯝꯃꯦ ꯊꯝꯃꯦ